ꯍꯜꯂꯣ ꯀꯥꯏꯗꯩꯅꯣ ꯇꯧꯕꯤꯔꯛꯏꯁꯤꯕꯣ ꯗꯨꯀꯥꯟꯁꯤꯕꯨ ꯏꯁꯇꯦꯁꯟꯅꯔꯤ ꯑꯥꯏꯇꯦꯝ ꯈꯔ ꯐꯪꯕ꯭ꯔꯣ ꯀꯣꯝꯄꯥꯁ ꯀꯨꯝꯕ ꯑꯉꯥꯡꯒꯤ ꯂꯥꯏꯔꯤꯛ ꯇꯝꯕꯒꯤ ꯕꯣꯏ ꯀꯣꯂꯣꯝ ꯂꯩꯗꯅ ꯈꯤꯇꯪ ꯂꯩꯅꯤꯡꯕ ꯑꯧ ꯑꯣ ꯈꯤꯇꯪ ꯂꯩꯅꯤꯡꯉꯦ ꯑꯗꯣ ꯂꯥꯛꯑꯁꯤꯔꯣ ꯑꯣ ꯑꯗꯨꯗꯤ ꯂꯥꯛꯑꯒꯦ ꯀꯣꯝꯄꯥꯁꯇꯨ ꯁꯦꯠ ꯑꯃꯈꯛꯀ ꯂꯧꯒꯦ ꯑꯗꯨꯒ ꯕꯣꯏ ꯀꯣꯂꯣꯝꯗꯨꯗꯤ ꯈꯔ ꯌꯥꯝ ꯂꯧꯗ ꯌꯥꯔꯣꯏꯅꯦ ꯄꯦꯟꯁꯤꯟꯒꯨꯝꯕ ꯂꯩꯔꯒꯦ ꯑꯣ ꯍꯣꯏ ꯏꯁꯨ ꯅꯨꯄꯤꯅꯅꯦ ꯕꯥꯔꯕꯤ ꯌꯦꯛꯄ ꯍꯥꯏꯅꯦ ꯀꯣꯝꯄꯥꯁꯇꯨꯗ ꯑꯗꯨ ꯂꯩꯕ꯭ꯔꯣ ꯑꯦꯄꯜ ꯌꯦꯛꯄꯗꯤ ꯍꯣꯏ ꯍꯣꯏ ꯍꯣꯏ ꯍꯣꯏ ꯂꯧꯕ ꯂꯥꯛꯆꯔꯒꯦꯀꯣ ꯂꯥꯛꯑꯒꯦ ꯀꯌꯥꯝ ꯀꯌꯥꯝ ꯄꯤꯒꯦ ꯑꯣ ꯑꯥꯏꯇꯦꯝ ꯇꯣꯉꯥꯟ ꯇꯣꯉꯥꯟꯕꯗꯨꯒꯤ ꯑꯥꯏꯇꯦꯝ ꯇꯣꯉꯥꯟ ꯇꯣꯉꯥꯟꯕꯗꯨꯒꯤ ꯑꯣ ꯍꯣꯏ ꯍꯣꯏ ꯍꯣꯏ ꯍꯣꯏ ꯑꯩ ꯏꯁꯨ ꯄꯨꯔ ꯂꯥꯛꯑꯒꯦ ꯂꯥꯛꯑ ꯀꯥꯟꯗ ꯃꯥꯅ ꯑꯄꯥꯝꯕꯗꯨ ꯍꯦꯛ ꯈꯜꯍꯜꯂꯒꯦ ꯃꯥꯅ ꯄꯥꯝꯕꯗꯨ ꯂꯧꯔꯒꯦꯀꯣ ꯑꯥ ꯍꯜꯂꯣ ꯕꯣꯏꯗꯨꯁꯨ ꯕꯥꯔꯕꯤ ꯌꯦꯛꯄꯗꯨ ꯂꯩꯕ꯭ꯔꯣ ꯑꯗꯨꯗ ꯍꯥꯏ ꯂꯩꯔꯦꯃꯤ ꯈꯔ ꯌꯥꯝꯅ ꯗꯔꯖꯟꯃꯨꯛ ꯀꯩꯃꯨꯛ ꯂꯧꯅꯕ ꯇꯧꯔꯒꯦ ꯑꯗꯣ ꯌꯥꯅꯤꯀꯣ ꯌꯥꯅꯤꯀꯣ ꯑꯧ ꯑꯗꯨ ꯂꯧꯔꯒꯦ ꯎꯝ

ꯀꯌꯥ ꯄꯤꯒꯦ ꯄꯦꯟꯁꯤꯜ ꯄꯦꯟꯁꯤꯜ ꯄꯦꯟꯁꯤꯜꯗꯨ ꯗꯔꯖꯟꯗ ꯀꯌꯥ ꯄꯤꯒꯦ

ꯑꯥ ꯀꯣꯂꯣꯝꯁꯨ ꯐꯪꯕ꯭ꯔꯣ ꯕꯣꯜ ꯄꯦꯟꯂꯥ ꯑꯗꯒꯤ ꯃꯨꯛꯇꯥꯕꯤꯔꯣ ꯕꯣꯜ ꯄꯦꯟꯁꯤꯡꯒꯤꯗꯣ ꯗꯔꯖꯟ ꯃꯔꯤ ꯃꯉꯥꯗꯪ ꯂꯧꯔꯒꯦ ꯍꯧꯖꯤꯛ ꯀꯥꯟꯒꯤ ꯑꯉꯥꯡꯁꯤꯡꯁꯦ ꯕꯣꯜ ꯄꯦꯟ ꯉꯥꯛꯇ ꯁꯤꯖꯤꯟꯅꯈ꯭ꯔꯦ ꯃꯔꯤ ꯃꯉꯥ ꯑꯗꯨ ꯂꯧꯒꯦ ꯑꯩ